ꯍꯜꯂꯣ ꯑꯥ ꯁꯤ ꯎꯝ ꯍꯣꯏ ꯃꯥꯟꯅꯦ ꯑꯩꯁꯦ ꯑꯥ ꯍꯣꯏ ꯍꯣꯏ ꯑꯩꯁꯦ ꯑꯥ ꯍꯣꯏ ꯍꯣꯏ ꯑꯩꯁꯨ ꯂꯥꯛꯀꯦ ꯇꯧꯕꯅꯦ ꯑꯩꯁꯨ ꯅꯪꯕꯨ ꯀꯣꯜ ꯎꯝ ꯑꯩꯁꯨ ꯅꯪꯕꯨ ꯀꯣꯜ ꯇꯧꯔꯛꯀꯦ ꯍꯥꯏꯅ ꯂꯩꯔꯝꯕꯅꯦ ꯀꯣꯏꯔꯛꯀꯦ ꯍꯥꯏꯅ ꯑꯗꯨ ꯅꯣꯏ ꯏꯝꯐꯥꯜ ꯋꯦꯁꯇ ꯃꯣꯔꯦ ꯀꯩꯅꯣ ꯃꯣꯔꯦꯒꯤ ꯀꯩꯅꯣ ꯑꯃ ꯂꯩꯕꯗꯨ ꯑꯥ ꯏꯟꯇꯔꯅꯦꯁꯅꯦꯜ ꯃꯥꯔꯀꯦꯠꯇꯣ ꯑꯗꯨꯗ ꯄꯣꯠ ꯆꯩ ꯈꯔ ꯂꯩꯅꯤꯡꯕꯀꯣ ꯃꯣꯔꯦꯒꯤꯗꯤ ꯄꯣꯠ ꯐꯖ ꯐꯖꯕꯁꯨ ꯂꯩꯌꯦꯅꯀꯣ ꯑꯗꯨꯒꯤ ꯑꯩꯁꯦ ꯀꯤꯆꯟ ꯀꯤꯆꯟ ꯋꯦꯌꯔꯒꯨꯝꯕꯁꯨ ꯄꯥꯝꯃꯦ ꯔꯦꯛꯀꯨꯝꯕ ꯕꯥꯎꯜꯒꯨꯝꯕ ꯀꯞ ꯀꯨꯝꯕꯁꯨ ꯄꯥꯝꯃꯦ ꯑꯗꯨꯒ ꯄ꯭ꯂꯥꯁꯇꯤꯛ ꯀ꯭ꯂꯦꯒꯤ ꯑꯣꯏꯅ ꯄꯥꯝꯃꯦ ꯎꯝ ꯁꯦꯔꯥꯃꯥꯏꯠ ꯀꯨꯝꯕꯒꯤꯁꯨ ꯄꯥꯝꯃꯦ ꯁꯦꯔꯥꯃꯥꯏꯠꯀꯤꯁꯨ ꯄꯥꯝꯃꯦ ꯑꯗꯨꯒ ꯐꯤꯔꯣꯟꯒꯨꯝꯕꯁꯨꯀꯣ ꯈꯔ ꯄꯥꯝꯃꯦ ꯑꯗꯨꯒ ꯕ꯭ꯂꯦꯡꯀꯦꯠ ꯀꯨꯝꯕ ꯑꯗꯨꯗꯨꯗꯤ ꯌꯥꯝ ꯐꯩꯅꯀꯣ ꯃꯣꯔꯦꯒꯤꯗꯤ ꯕ꯭ꯂꯦꯡꯀꯦꯠ ꯀꯥꯡꯈꯟ ꯎꯝ ꯍꯣꯏ ꯑꯩꯅ ꯏꯔꯒ ꯊꯥꯔꯛꯀꯦ ꯑꯗꯨ ꯑꯣ ꯀꯔꯤꯅꯣ

ꯎꯝ ꯑꯣ ꯑꯣ ꯑꯗꯨꯃꯛꯅꯦ ꯑꯩꯅ ꯄꯥꯝꯃꯤꯁꯦ ꯑꯗꯨꯁꯨ ꯈꯔ ꯌꯥꯎꯕꯤꯔꯛꯑꯣ ꯎꯝ ꯍꯣꯏ ꯍꯣꯏ ꯁꯨꯕꯗꯁꯨ ꯀꯂꯔꯁꯦꯀꯣ ꯋꯥꯏꯠ ꯑꯗꯨꯒ ꯃꯦꯔꯨꯟꯒꯨꯝꯕ ꯕ꯭ꯂꯦꯛ ꯀꯨꯝꯕꯗ ꯄꯥꯝꯃꯦ ꯀꯂꯔꯒꯤ ꯑꯣꯏꯅꯗꯤ ꯎꯝ ꯍꯣꯏ ꯋꯥꯏꯠꯀ ꯕ꯭ꯂꯦꯛꯁꯦ

ꯍꯣꯏ ꯋꯥꯏꯠ ꯋꯥꯏꯠꯀ ꯕ꯭ꯂꯦꯛꯀ ꯑꯣꯏꯅ ꯂꯧꯒꯦ ꯄ꯭ꯂꯦꯠ ꯀꯤꯆꯟ ꯋꯦꯌꯔꯒꯤꯁꯦꯀꯣ ꯄ꯭ꯂꯦꯠꯁꯨ ꯌꯥꯎꯔꯦ ꯑꯗꯨꯒ ꯀꯞꯁꯨ ꯌꯥꯎꯔꯦ ꯁ꯭ꯄꯨꯟꯗꯨ ꯁ꯭ꯄꯨꯟ ꯁꯨꯞꯀꯤ ꯁꯨꯞ ꯊꯛꯅꯤꯡꯉꯥꯏ ꯁ꯭ꯄꯨꯟꯗꯨ ꯑꯗꯨꯁꯨ ꯄꯥꯝꯃꯦ ꯑꯗꯨꯒ ꯀꯨꯀꯔꯒꯨꯝꯕ ꯀꯞ ꯀꯨꯝꯕꯗꯨ ꯂꯣꯏꯅ ꯄꯥꯝꯃꯦ ꯍꯣꯏ ꯑꯦꯂꯦꯛꯇ꯭ꯔꯤꯛꯀꯤ ꯑꯦꯂꯦꯛꯇ꯭ꯔꯤꯛꯀꯤ ꯍꯣꯏ ꯀꯝꯕꯥꯏꯟꯗꯨ ꯄꯥꯝꯃꯦ ꯏꯟꯗꯛꯁꯟꯒ ꯒꯦꯁꯀ ꯊꯣꯡꯕ ꯌꯥꯕꯗꯨꯀꯣ ꯍꯣꯏ ꯌꯥꯝ ꯄꯨꯔ ꯂꯥꯛꯀꯦ ꯑꯗꯨꯒ ꯑꯅꯧꯕ ꯂꯥꯛꯄ ꯂꯩꯔꯗꯤ ꯈꯔ ꯑꯞꯗꯦꯗ ꯇꯧꯕꯤꯌꯣ ꯅꯪꯅ ꯔꯦꯗꯤ ꯇꯧꯔ ꯂꯥꯛꯅꯤꯡꯉꯥꯏ ꯑꯥ ꯍꯣꯏ ꯍꯣꯏ

ꯑꯣ ꯍꯣꯏ ꯑꯩ ꯃꯟꯗꯦ ꯇ꯭ꯋꯤꯁꯗꯦ ꯑꯗꯨꯋꯥꯏꯗ ꯂꯥꯛꯅꯤꯡꯉꯥꯏ ꯇꯔꯒꯦ ꯑꯥ ꯑꯣ ꯍꯣꯏ ꯑꯥ ꯑꯣ ꯑꯗꯨꯁꯨ ꯂꯧꯒꯅꯤ ꯁꯣꯏꯗꯅ ꯑꯗꯨ ꯌꯥꯝ ꯄꯥꯝꯖꯕꯤꯅꯤ ꯃꯔꯨꯒꯤꯁꯨ ꯄꯥꯝꯃꯦ ꯃꯇꯣꯡꯁꯨ ꯄꯥꯝꯃꯦ ꯂꯧꯕꯨ ꯂꯧꯔꯗꯤ ꯑꯅꯤꯃꯛ ꯂꯧꯅꯤꯡꯉꯦ ꯍꯣꯏ ꯍꯣꯏ ꯉꯟꯅ ꯂꯥꯛꯅꯤꯡꯉꯥꯏ ꯇꯧꯔꯒꯦ ꯎꯝ ꯍꯣꯏ ꯍꯣꯏ

ꯍꯣ ꯍꯣꯏ ꯂꯧꯔꯒꯦ ꯑꯗꯨꯗꯤ ꯎꯝ ꯎꯝ ꯍꯣꯏ ꯂꯥꯛꯀꯦ ꯑꯗꯨꯒ ꯅꯪ ꯑꯞꯗꯦꯗ ꯈꯔ ꯇꯧꯔꯛꯑꯣ ꯑꯐ ꯑꯐꯕ ꯂꯥꯛꯄꯁꯤꯡꯗꯣ ꯍꯣꯏ ꯊꯦꯡ ꯌꯨ ꯍꯣꯏ ꯍꯣꯏ